ꯑꯁ ꯉꯔꯥꯡ ꯅꯍꯥꯟ ꯑꯣꯟꯂꯥꯏꯟꯗ ꯐꯖꯕ ꯑꯉꯥꯡꯒꯤ ꯐꯤꯔꯣꯟ ꯑꯃ ꯌꯥꯎꯋꯦꯗꯅ ꯀꯛꯀꯦꯅ ꯀꯛꯑꯦ ꯑꯗꯨꯏꯗꯨꯒꯕꯨ ꯑꯣꯟꯂꯥꯏꯟꯗ ꯆꯦꯜꯂꯨꯔꯦ ꯆꯦꯜꯂꯒ ꯃꯣꯏꯗꯣ ꯍꯞꯇꯥ ꯑꯃꯁꯨ ꯆꯪꯉꯤ ꯑꯗꯨꯒ ꯂꯧꯊꯣꯛꯑ ꯌꯦꯡꯉꯨꯀꯥꯟꯗꯗꯤ ꯄꯨꯔꯥ ꯏꯕꯨꯡꯉꯣꯗꯁꯨ ꯐꯨꯔꯤꯠꯇꯨ ꯆꯥꯔꯝꯗ꯭ꯔꯦ ꯄꯤꯛꯁꯨ ꯄꯤꯛꯑꯦ ꯅꯥꯝꯃꯅ ꯆꯥꯎꯔꯦ ꯈꯨꯗꯥꯡꯗꯨꯁꯨ ꯅꯥꯝꯃꯅ ꯁꯥꯡꯉꯦ ꯅꯥꯝꯃꯅ ꯇꯦꯜꯂꯦ ꯑꯗꯨꯃꯥꯏꯅ ꯇꯧꯋꯦ ꯑꯗꯨ ꯍꯧꯖꯤꯛꯁꯦ ꯄꯦꯛꯀꯤꯡꯁꯨ ꯀꯥꯏꯔꯨꯔꯦ ꯄꯣꯠꯇꯣ ꯑꯗꯨꯒ ꯍꯟꯕꯁꯨ ꯌꯥꯔꯔꯣꯏ

ꯄꯣꯠ ꯀ꯭ꯋꯥꯂꯤꯇꯤꯁꯨ ꯑꯣꯏꯔꯝꯗꯕ ꯐꯠꯇꯕ ꯀ꯭ꯋꯥꯂꯤꯇꯤ ꯉꯥꯛꯇ ꯑꯗꯒꯤ ꯄꯣꯠꯁꯨ ꯁꯦꯒꯥꯏ ꯇꯨꯒꯥꯏꯕ ꯑꯗꯒꯤ ꯆꯥꯎꯕꯁꯨ ꯑꯆꯧ ꯄꯤꯁꯛ ꯍꯥꯏꯕꯁꯦ ꯅꯥꯀꯟ ꯑꯣꯏ ꯌꯦꯠ ꯑꯅꯤꯁꯨ ꯃꯥꯟꯁꯨ ꯃꯥꯟꯅꯗꯕ ꯑꯗꯨ ꯉꯥꯛꯇ ꯑꯣꯏ ꯂꯩꯔꯝꯃꯦ ꯑꯗꯨꯗꯨꯅ ꯅꯣꯏꯁꯨꯅꯦ ꯑꯩꯗꯧꯅꯅꯦ ꯈꯨꯠꯇꯥ ꯊꯤ ꯇꯣꯛꯀꯅꯤ ꯄꯩꯁꯥ ꯃꯥꯡꯉꯒ ꯇꯣꯛꯀꯅꯤ ꯑꯔꯦꯝꯕꯗ ꯂꯣꯏꯅ ꯄꯩꯁꯥ ꯃꯥꯡꯉꯤꯁꯦ ꯑꯗꯨꯅ ꯑꯣꯟꯂꯥꯏꯟꯗꯒꯤ ꯄꯣꯠ ꯆꯦꯟꯕꯁꯦ ꯃꯇꯨꯡ ꯃꯅꯥꯎ ꯑꯩꯁꯨ ꯆꯦꯜꯂꯔꯣꯏ ꯅꯣꯏꯁꯨ ꯆꯦꯟꯕꯤꯔꯨꯅꯨ ꯑꯩꯒꯤ ꯍꯥꯏꯕꯕꯨꯀꯣ ꯑꯩꯅ ꯍꯥꯏꯁꯦ